ꯍꯜꯂꯣ ꯑꯁꯤ ꯔꯦꯝꯕꯣꯒꯤ ꯁꯣꯞ ꯑꯣꯏꯕꯤꯔꯕ꯭ꯔꯥ ꯑꯩ ꯑꯉꯥꯡꯁꯤꯡꯒꯤꯒ ꯑꯍꯟꯒꯤ ꯁꯨꯁ ꯂꯧꯅꯤꯡꯕ ꯂꯩꯒꯗ꯭ꯔꯀꯣ ꯁ꯭ꯀꯨꯜꯒꯤ

ꯕ꯭ꯂꯦꯛꯀ ꯋꯥꯏꯠ ꯍꯣꯏ ꯑꯥ ꯑꯉꯥꯡꯁꯤꯡꯒꯤꯁꯨ ꯊ꯭ꯔꯤ ꯑꯦꯁꯀꯤ ꯍꯣꯏ ꯕꯥꯇꯥꯅ ꯂꯩꯕ꯭ꯔꯥ ꯑꯣ ꯑꯍꯟꯁꯤꯡꯒꯤꯗꯤ ꯕꯥꯇꯥꯗꯤ ꯂꯩꯀꯣ ꯑꯗꯨ ꯆꯍꯤ ꯑꯍꯨꯝꯒꯤꯗꯤ ꯁꯥꯏꯖ ꯀꯌꯥ ꯑꯣꯏꯒꯦꯔꯥ ꯄ꯭ꯔꯥꯏꯁꯇꯤ ꯑꯣ ꯌꯥꯝ ꯇꯥꯡꯉꯦꯅꯦ ꯗꯤꯁꯀꯥꯎꯟ ꯇꯧꯕꯤꯌꯣ ꯈꯔ ꯇꯥꯕꯤꯌꯣ ꯑꯗꯨ ꯂꯥꯁꯇꯤ ꯀꯌꯥ ꯄꯤꯒꯅꯤ ꯑꯣ ꯑꯍꯟꯒꯤꯗꯨꯗꯤ ꯑꯗꯨꯁꯨ ꯌꯥꯝ ꯇꯥꯡꯉꯦꯅꯦ ꯗꯤꯁꯀꯥꯎꯟ ꯇꯧꯕꯤꯌꯣꯅꯦ ꯑꯅꯤ ꯂꯧꯒꯗꯧꯅꯤꯅ ꯍꯣꯡꯕꯤꯌꯣꯅꯦ ꯑꯗꯨꯒ ꯑꯇꯣꯞꯄ ꯍꯤꯜꯒꯨꯝꯕ ꯂꯩꯕ꯭ꯔꯥ ꯁ꯭ꯀꯨꯜ ꯁꯨꯁ ꯉꯥꯛꯇꯔꯥ ꯏꯁꯅꯤꯀꯔꯒꯨꯝꯕꯗꯤ ꯑꯣ ꯑꯍꯟꯒꯤꯁꯨ ꯂꯩꯕ꯭ꯔꯥ ꯅꯠꯇ꯭ꯔꯒ ꯑꯉꯥꯡꯒꯤ ꯈꯛꯇꯔꯥ ꯑꯣ ꯍꯧꯖꯤꯛ ꯀꯥꯟ ꯑꯅꯧꯕ ꯊꯣꯛꯄ꯭ꯔꯥ ꯅꯪꯅ ꯅꯨꯡꯇꯤ ꯗꯨꯀꯥꯟꯗ ꯐꯝꯕ꯭ꯔꯥ ꯑꯣ ꯑꯗꯨ ꯅꯪ ꯀꯔꯝꯕ ꯅꯨꯃꯤꯠꯇ ꯑꯣ ꯑꯗꯨꯗꯤ ꯑꯥ ꯑꯗꯨ ꯃꯇꯝꯗ ꯂꯥꯛꯀꯦ ꯇꯥꯕꯤꯌꯣꯀꯣ ꯌꯥꯝ ꯆꯥꯎꯕꯅꯤ ꯗꯤꯁꯀꯥꯎꯟ ꯇꯧꯕꯤꯌꯣ ꯑꯗꯨꯒ ꯅꯨꯡꯇꯤꯁꯨ ꯂꯥꯛꯀꯅꯤ ꯑꯦ ꯑꯗꯨꯗꯤ ꯌꯥꯝ ꯅꯨꯡꯉꯥꯏꯔꯦ